ꯑꯩ ꯂꯥꯏꯕ꯭ꯔꯦꯔꯤꯗꯤ ꯀꯌꯥ ꯆꯠꯂꯛꯇ꯭ꯔꯦ ꯑꯗꯨꯅ ꯑꯩ ꯑꯩꯅ ꯆꯠꯄ ꯂꯥꯏꯕ꯭ꯔꯦꯔꯤꯗꯤ ꯂꯩꯇꯦ ꯑꯩꯒꯤ ꯑꯣꯏꯕ ꯌꯨꯝꯗ ꯏꯁꯥꯒꯤ ꯑꯣꯏꯕ ꯂꯥꯏꯕ꯭ꯔꯦꯔꯤꯗꯤ ꯂꯩꯇꯦ ꯑꯗꯨꯕꯨ ꯑꯩꯒꯤ ꯂꯥꯏꯔꯤꯛ ꯊꯝꯐꯝ ꯔꯨꯝ ꯑꯃꯗꯤ ꯍꯥꯏꯐꯦꯠ ꯁꯦꯝꯂꯒ ꯊꯝꯖꯩ ꯀꯌꯥ ꯐꯖꯅ ꯄꯥꯛ ꯆꯥꯎꯕꯗꯤ ꯑꯣꯏꯗꯦ ꯑꯗꯨꯕꯨ ꯑꯩ ꯁꯦꯝꯒꯦ ꯍꯥꯏꯅꯗꯤ ꯈꯜꯂꯤ ꯑꯗꯨꯗ ꯑꯩꯒꯤ ꯅꯣꯕꯦꯜ ꯈꯔ ꯈꯜꯂꯒ ꯄꯥꯖꯩ ꯃꯤꯡ ꯑꯣꯏꯅ ꯍꯥꯏꯔꯕꯗ ꯍꯦꯔꯤ ꯄꯣꯠꯇꯔ ꯃꯦꯒꯕꯦꯠ ꯋꯥꯔ ꯑꯦꯟ ꯄꯤꯁ ꯗ ꯒ꯭ꯔꯦꯠ ꯒꯦꯠꯁꯕꯥꯏ ꯈꯝꯕ ꯊꯣꯏꯕꯤ ꯑꯁꯤꯅꯆꯤꯡꯕꯅꯤ ꯑꯩꯒꯤ ꯃꯪꯂꯥꯟꯖꯕ ꯂꯥꯏꯕ꯭ꯔꯦꯔꯤꯗꯨ ꯌꯥꯝꯅ ꯄꯥꯛ ꯆꯥꯎꯕꯗꯤ ꯆꯥꯎꯗꯕꯤꯗ ꯋꯥꯔꯗ꯭ꯔꯣꯞ ꯈꯔ ꯍꯥꯞꯂꯒ ꯀꯥ ꯈꯔ ꯈꯥꯏꯗꯣꯛꯂꯒ ꯈꯔ ꯐꯖꯅ ꯁꯥꯒꯦ ꯍꯥꯏꯅ ꯈꯜꯂꯤ ꯑꯗꯨꯕꯨ ꯁ꯭ꯄꯦꯁ ꯀꯥ ꯍꯦꯟꯅ ꯆꯥꯎꯗꯕꯗꯒꯤ ꯁꯥꯕꯗꯤ ꯉꯝꯖꯗꯧꯕ ꯃꯥꯟꯗꯦ ꯑꯗꯨꯕꯨ ꯑꯩ ꯁꯥꯒꯦ ꯍꯥꯏꯅꯗꯤ ꯈꯜꯂꯤ